ꯑꯣ ꯍꯂꯣ ꯍꯂꯣ ꯑꯁ ꯑꯗꯨꯝ ꯍꯣꯏ ꯍꯣꯏ ꯇꯧꯔꯝꯃꯦ ꯇꯧꯔꯝꯃꯦ ꯅꯨꯡꯉꯥꯏꯔꯤꯕ꯭ꯔꯣ

ꯑꯗꯨ ꯑꯗꯨ ꯍꯣꯏ ꯌꯨꯇ꯭ꯌꯨꯕꯇꯁꯨ ꯑꯗꯨꯝ ꯑꯗꯨꯒꯨꯝꯕꯗ ꯑꯩ ꯑꯗꯨꯝ ꯎꯕꯀꯣ ꯑꯗꯨ ꯃꯤꯅ ꯍꯥꯏꯕꯗꯁꯨ ꯑꯗꯨꯝ ꯇꯥꯕ ꯑꯗꯨꯒꯤꯗꯃꯛ ꯑꯩ ꯈꯔ ꯍꯪꯒꯦ ꯇꯧꯕ ꯑꯗꯨ ꯅꯪ ꯊꯕꯛ ꯅꯪ ꯊꯕꯛ ꯆꯤꯟꯗ꯭ꯔꯗꯤ ꯑꯗꯨꯝ ꯅꯨꯃꯤꯠ ꯑꯃꯗꯤ ꯑꯗꯨꯗ ꯀꯣꯏꯕ ꯆꯠꯂꯨꯁꯦ ꯍꯥꯏꯕꯀꯣ ꯎꯝ ꯑꯦꯛꯁꯄ꯭ꯂꯣꯔ ꯇꯧꯔꯨꯒꯦ ꯇꯧꯕ ꯎꯝ ꯍꯣꯏ ꯍꯣꯏ ꯄꯥꯎꯔꯩꯀꯣ ꯍꯣꯏ ꯄꯥꯎꯔꯩ ꯄꯥꯎꯔꯩꯀꯣ ꯑꯧ ꯑ ꯎꯝ ꯎꯝ ꯑꯣ ꯑꯣ ꯎꯈ꯭ꯔꯨꯜꯂꯣꯝꯗꯀꯣ ꯋꯥꯟ ꯑꯣꯐ ꯗ ꯑꯣꯜꯗꯦꯁ ꯑꯣꯏꯕ ꯅꯦꯆꯔꯦꯜꯂꯤ ꯒ꯭ꯔꯣꯌꯤꯡ ꯑꯣꯏꯕ꯭ꯔꯥ ꯑꯗꯨ ꯅꯠꯇ꯭ꯔꯗꯤ ꯃꯤ ꯑꯗꯨꯝ ꯄ꯭ꯂꯥꯟ ꯇꯧꯕ꯭ꯔꯥ ꯀꯣꯁꯃꯣ ꯑꯗꯨꯒꯤꯗꯣ ꯄꯥꯎꯔꯩꯒꯤꯗꯣ ꯃꯤꯅꯀꯣ ꯍꯣꯏ ꯍꯣꯏ ꯍꯣꯏ ꯎꯝ ꯑꯥ ꯂꯦꯟꯏꯁꯀꯦꯞꯇꯤ ꯍꯣꯏ ꯍꯣꯏ ꯂꯦꯟꯏꯁꯀꯦꯞꯁꯤꯅ ꯈꯔ ꯑꯦꯗꯤꯁꯅꯦꯜ ꯄꯤꯕ ꯑꯃ ꯂꯩꯀꯣ ꯐꯖꯕꯗꯨ ꯑꯦꯗ ꯇꯧꯕꯤꯕ ꯂꯦꯟꯏꯁꯀꯦꯞꯇꯨꯅ ꯍꯣꯏ ꯑꯗꯨ ꯑꯣ ꯑꯣ ꯑꯣ ꯑꯧ ꯑꯣ ꯑꯣ ꯍꯣꯏ ꯑꯥ ꯑꯣ ꯑꯣ ꯎꯝ ꯎꯝ ꯑꯥ ꯑꯗꯨꯗ ꯐꯣꯀꯁ ꯄꯤꯕ ꯍꯣꯏ ꯍꯣꯏ ꯍꯣꯏ ꯎꯝ ꯑꯣ ꯑꯥ ꯑꯣ ꯎꯝ ꯑꯣ ꯑꯣ ꯍꯣꯏ ꯍꯣꯏ ꯑꯣꯔꯀꯤꯠ ꯄꯥꯛꯁꯁꯨ ꯑꯣ ꯑꯣ ꯍꯣꯏ ꯑꯣ ꯎꯝ ꯑꯣꯀꯦ ꯎꯝ ꯎꯝ ꯍꯣꯏ ꯍꯣꯏ ꯍꯣꯏ ꯑꯗꯨ ꯎꯝ ꯀꯦꯝꯄꯤꯡꯒꯨꯝꯕꯁꯨ ꯇꯧꯕ ꯌꯥꯅꯤꯀꯣ ꯑꯗꯨꯗꯤ ꯍꯣꯏ ꯑꯣ ꯑꯣ ꯑꯣ ꯄꯥꯎꯔꯩꯀꯣ ꯑꯍꯣꯏ ꯑꯗꯨ ꯃꯣꯏꯒꯤ ꯈꯨꯟꯗꯤ ꯆꯥꯎꯕ꯭ꯔꯥ ꯌꯥꯝ ꯆꯥꯎꯕ꯭ꯔꯥ ꯑ ꯐꯥꯏꯚ ꯍꯟꯗ꯭ꯔꯦꯠ ꯍꯣꯏ ꯍꯣꯏ ꯍꯣꯏ ꯑꯗꯨ ꯑꯗꯨꯗꯤ ꯍꯣꯏ ꯌꯥꯝ ꯌꯥꯝ ꯆꯥꯎꯕꯁꯨ ꯅꯠꯇꯦ ꯑꯗꯨꯕꯨ ꯑꯗꯨꯝ ꯅꯣꯔꯃꯦꯜ ꯑꯣꯏꯕꯅꯦ ꯑꯗꯨꯗꯤ ꯑꯗꯨꯗꯤ ꯍꯣꯏ ꯑꯦꯚꯔꯦꯁ ꯑꯦꯚꯔꯦꯁꯅꯤ ꯎꯝ ꯑꯣ ꯑꯣ ꯍꯣꯏ ꯑꯗꯨꯅ ꯑꯗꯨꯅ ꯌꯨꯅꯤꯇꯤꯒꯨꯝꯕꯗꯤ ꯐꯥꯕꯅꯤꯗ ꯑꯗꯨ ꯅꯠꯇ꯭ꯔꯗꯤ ꯗꯤꯅꯣꯃꯤꯅꯦꯁꯟ ꯌꯥꯝ ꯂꯩꯔꯗꯤꯀꯣ ꯑꯗꯨꯝ ꯂꯩꯕ ꯂꯩꯕꯅꯤꯅ ꯎꯝ ꯑꯩꯈꯣꯏꯒꯤ ꯈꯨꯟꯗꯗꯤ ꯑꯗꯨꯝ ꯌꯥꯝ ꯗꯤꯅꯣꯃꯤꯅꯦꯁꯟ ꯍꯣꯏ ꯑꯅꯤ ꯂꯩꯕꯅꯤꯅ ꯑꯗꯨꯒꯤꯃꯗꯛ ꯈꯔ ꯌꯨꯅꯤꯇꯤꯗꯣ ꯈꯔ ꯋꯥꯠꯄꯀꯣ ꯎꯝ ꯆꯔꯁꯀꯨꯝꯕ ꯑꯗꯨꯅ ꯇꯣꯉꯥꯟꯕꯅꯤꯅ ꯑꯗꯨꯒꯤꯗꯃꯛ ꯍꯣꯏ ꯑꯗꯨꯗꯤ ꯄꯥꯎꯔꯩꯗꯨ ꯑꯗꯨꯗꯣ ꯑꯩ ꯚꯤꯖꯤꯠ ꯇꯧꯅꯤꯡꯉꯤꯅꯦ ꯍꯣꯏ ꯑꯗꯨ ꯎꯈ꯭ꯔꯨꯜꯂꯣꯝꯗꯗꯤ ꯑꯗꯨꯝ ꯂꯦꯟꯏꯁꯀꯦꯞꯇꯤ ꯐꯖꯕ ꯌꯥꯝ ꯂꯩꯕꯅꯤꯅꯀꯣ ꯄꯥꯎꯔꯥꯏꯗ ꯑꯗꯨꯝ ꯌꯥꯎꯔ ꯑꯗꯨ ꯃꯣꯏꯒꯤ ꯚꯤꯂꯦꯖꯇ ꯑꯥ ꯑꯗꯨ ꯑꯗꯨꯗ ꯍꯥꯟꯅꯗꯤ ꯑꯗꯨꯝ ꯚꯤꯂꯦꯖ ꯑꯇꯣꯞꯄ ꯑꯇꯣꯞꯄ ꯖꯒꯥꯗꯁꯨ ꯑꯗꯨꯝ ꯈ꯭ꯔꯣꯁ ꯄꯤꯔꯒ ꯂꯥꯛꯄꯅꯤꯅꯀꯣ ꯎꯝ ꯑꯗꯨꯗ ꯑꯗꯨꯃꯥꯏꯅ ꯑꯗꯨꯗ ꯌꯥꯎꯔꯒꯦ ꯑ ꯑ ꯑꯣ ꯍꯣꯏ ꯍꯣꯏ ꯑꯧ ꯎꯝ ꯆꯨꯝꯃꯦ ꯆꯨꯝꯃꯦ ꯑꯗꯨꯗꯤ ꯎꯝ ꯎꯝ ꯍꯣꯏ ꯍꯣꯏ ꯑꯗꯨ ꯃꯇꯝꯗꯗꯤ ꯍꯣꯏ ꯍꯥꯔꯚꯦꯁꯇꯤꯡ ꯃꯇꯝꯁꯨ ꯂꯥꯛꯄꯅꯤꯅꯀꯣ ꯑꯗꯨꯗꯨꯃ ꯑꯗꯨ ꯃꯇꯝꯗꯨꯁꯨ ꯌꯥꯝ ꯅꯨꯡꯉꯥꯏꯕꯅꯤꯗ ꯍꯥꯔꯚꯦꯁꯇꯤꯡ ꯐꯤꯜꯁꯨ ꯑꯗꯨꯝ ꯌꯦꯂꯣ ꯑꯣꯏꯅ ꯄꯨꯔꯥ ꯌꯦꯂꯣꯗꯒꯤ ꯂꯩꯕꯅꯤꯅꯀꯣ

ꯎꯝ ꯑꯗꯨ ꯌꯥꯎꯔꯒ ꯈꯔ ꯍꯤꯁꯇꯣꯔꯤꯀꯦꯜ ꯏꯕꯤꯗꯦꯟꯁꯒꯨꯝꯕꯁꯨ ꯊꯤꯔꯒꯦ ꯌꯦꯡꯁꯦ ꯌꯦꯡꯁꯦ ꯑꯥ ꯒꯥꯔꯤ ꯒꯥꯔꯤ ꯒꯥꯔꯤ ꯒꯥꯔꯤꯁꯨ ꯃꯁꯥ ꯃꯁꯥꯒꯤꯁꯨ ꯂꯩꯕꯁꯨ ꯃꯣꯏꯁꯨ ꯂꯩꯕꯅꯤ ꯒꯥꯔꯤ ꯃꯁꯥ ꯃꯁꯥꯒꯤꯁꯨꯀꯣ ꯑꯗꯨꯗ ꯅꯨꯡꯉꯥꯏꯅ ꯆꯠꯂꯁꯦ ꯎꯝ ꯅꯨꯃꯤꯠ ꯑꯃꯗꯗꯤ ꯍꯣꯏ ꯎꯝ ꯑꯗꯨꯒ ꯈꯔ ꯑꯦꯛꯁꯄ꯭ꯂꯣꯔ ꯍꯣꯏ ꯎꯈ꯭ꯔꯨꯜ ꯂꯣꯝꯗꯗꯤ ꯑꯗꯨꯝ ꯑꯦꯛꯁꯄ꯭ꯂꯣꯔ ꯇꯧꯔꯦꯁꯤ ꯑꯩꯈꯣꯏ ꯑꯅꯤꯗꯨ ꯍꯧꯖꯤꯛꯇꯤ ꯀꯨꯏꯅ ꯀꯨꯏꯅ ꯋꯥꯔꯤ ꯁꯥꯔꯒꯦ ꯉꯁꯤꯗꯤ ꯍꯧꯖꯤꯛꯇꯤ ꯇꯦꯟ ꯃꯤꯅꯤꯠꯁ ꯐꯥꯎꯗꯤ ꯑꯩꯈꯣꯏ ꯑꯅꯤ ꯋꯥꯔꯤ ꯁꯥꯁꯤꯗ ꯇꯦꯟ ꯇꯦꯟ ꯇꯦꯟ ꯃꯤꯅꯤꯠꯁ ꯁꯨꯗ꯭ꯔꯤꯌꯦ ꯑꯩꯈꯣꯏ ꯑꯅꯤꯅ ꯋꯥꯔꯤ ꯁꯥꯕꯗꯣ ꯑꯗꯨ ꯅꯨꯡꯉꯥꯏꯅ ꯋꯥꯔꯤ ꯁꯥꯁꯦ ꯍꯣꯏ ꯇꯦꯟ ꯇꯦꯟ ꯐꯥꯎꯗꯤ ꯇꯦꯟ ꯐꯥꯎꯗꯤ ꯁꯥꯔꯁꯦ ꯎꯝ ꯍꯣꯏ ꯑꯗꯨꯒ ꯎꯝ ꯏꯁꯤꯡ ꯑꯣ ꯍꯣꯏ ꯑꯗꯨꯗꯤ ꯑꯗꯨꯗꯤ ꯌꯥꯝ ꯑꯗꯨꯁꯨ ꯑꯁ ꯑꯗꯨ ꯏꯁꯤꯡ ꯏꯁꯤꯡ ꯅꯨꯡꯉꯥꯏꯇ꯭ꯔꯗꯤ ꯑꯗꯨꯝ ꯑꯗꯨꯁꯨ ꯌꯥꯝ ꯋꯥꯕꯅꯤꯅꯦ ꯏꯁꯤꯡꯗꯤ ꯌꯥꯝ ꯗꯔꯀꯥꯔ ꯑꯣꯏꯕꯅꯤꯅꯀꯣ ꯌꯥꯝ ꯃꯔꯨ ꯑꯣꯏꯕꯅꯤꯅ ꯏꯁꯤꯡ ꯍꯥꯏꯗꯤ ꯋꯥꯟ ꯑꯣꯐ ꯗ ꯕꯦꯁꯤꯛ ꯍꯣꯏ ꯍꯣꯏ ꯋꯥꯟ ꯑꯣꯐ ꯗ ꯕꯦꯁꯤꯛ ꯁꯕꯁꯇꯦꯟꯁ ꯑꯣꯏꯕꯅꯤꯅꯀꯣ ꯎꯝ ꯑꯣ ꯑꯗꯨ ꯄꯥꯎꯔꯩ ꯑꯗꯨ ꯑꯗꯨ ꯐꯦꯁꯇꯤꯚꯦꯜ ꯃꯇꯝꯗ ꯑꯣꯄꯦꯟ ꯑꯣꯄꯦꯟ ꯐꯨꯠꯕꯣꯜ ꯇꯣꯔꯅꯥꯃꯦꯟ ꯑꯣꯏꯕ꯭ꯔꯥ ꯑꯧ ꯑꯣ ꯍꯣꯏ ꯍꯣꯏ ꯑꯗꯨ ꯑ ꯑꯥ ꯑꯥ ꯑꯥ ꯑꯥ ꯍꯣꯏ ꯍꯣꯏ ꯑꯗꯨ ꯎꯝ ꯑꯣ ꯑꯣ ꯑꯣ ꯑꯣ ꯑꯗꯨ ꯃꯣꯏꯅ ꯑꯗꯨꯝ ꯄꯥꯎꯔꯩ ꯚꯤꯂꯦꯖꯅ ꯑꯗꯨꯝ ꯅꯨꯡꯇꯤꯒꯤ ꯍꯣꯁ ꯇꯧꯕ꯭ꯔꯥ ꯑꯦꯕ꯭ꯔꯤ ꯏꯌꯔ ꯑꯦꯕ꯭ꯔꯤ ꯏꯌꯔꯗ ꯑꯣ ꯑꯗꯨꯗꯤ ꯄ꯭ꯔꯥꯏꯁꯀꯨꯝꯕꯗꯤ ꯄ꯭ꯔꯥꯏꯁꯇꯤ ꯄ꯭ꯔꯥꯏꯁꯇꯤ ꯇ꯭ꯔꯣꯐꯤ ꯅꯣꯏ ꯀꯌꯥ ꯀꯌꯥ ꯄꯤꯕ꯭ꯔꯥ ꯍꯣꯏ ꯐ꯭ꯔꯦꯁ ꯑꯣꯏꯔꯗꯤ ꯆꯦꯝꯄꯤꯌꯣꯟ ꯑꯣꯏꯔꯗꯤ ꯑꯣ ꯐꯣꯔꯇꯤ ꯍꯣꯏ ꯍꯣꯏ ꯑꯗꯨꯕꯨꯁꯨ ꯍꯣꯏ ꯄ꯭ꯔꯥꯏꯁꯇꯤ ꯄ꯭ꯔꯥꯏꯁꯇꯤ ꯍꯣꯏ ꯍꯣꯏ ꯄ꯭ꯔꯥꯏꯁꯇꯤ ꯍꯣꯏ ꯄ꯭ꯔꯥꯏꯁꯁꯨ ꯗꯔꯀꯥꯔ ꯑꯣꯏꯕꯅꯤ ꯑꯗꯨꯕꯨ ꯖꯁ ꯀꯃꯨꯅꯤꯇꯤ ꯀꯃꯤꯡ ꯇꯨꯒꯦꯗꯔ ꯑꯗꯨꯅꯀꯣ ꯎꯝ ꯑꯗꯨꯗꯨꯅ ꯗꯔꯀꯥꯔ ꯑꯣꯏꯕ ꯎꯝ ꯑꯣ ꯑꯣ ꯑꯗꯨ ꯚꯣꯂꯤꯕꯣꯜꯗꯨꯅ ꯐꯖꯅ ꯁꯥꯟꯅꯔꯗꯤ ꯚꯣꯂꯤꯕꯣꯜꯗꯨꯅ ꯁꯥꯟꯅꯕꯅꯤ ꯑꯗꯨꯗꯤ ꯍꯥꯞꯅꯤ ꯍꯥꯞ ꯑꯣꯏꯕꯅꯤꯅꯀꯣ ꯎꯝ ꯑꯣ

ꯑ ꯑ ꯍꯣꯏ ꯍꯣꯏ ꯃꯤꯁꯤ ꯖꯦꯅꯦꯔꯦꯁꯟ ꯖꯦꯅꯦꯔꯦꯁꯟ ꯂꯩꯕꯅꯤꯅ ꯏꯁꯇꯦꯇꯤꯛ ꯑꯣꯏꯕ ꯅꯠꯇꯦ ꯑꯗꯨꯝ ꯃꯤꯒꯤ ꯖꯦꯅꯦꯔꯦꯁꯟ ꯃꯤꯒꯤ ꯄꯨꯟꯁꯤꯁꯦ ꯑꯗꯨꯝ ꯗꯥꯏꯅꯥꯃꯤꯛꯁ ꯑꯣꯏꯕꯅꯤꯅꯀꯣ ꯎꯝ ꯎꯄꯥꯏ ꯂꯩꯇꯦ ꯍꯣꯏ ꯍꯣꯏ ꯍꯣꯏ ꯑꯗꯨꯕꯨ ꯑꯁ ꯑꯗꯨ ꯃꯣꯏ ꯄꯣꯠ ꯂꯩꯕ ꯃꯇꯝꯗꯁꯨ ꯂꯥꯛꯅꯤꯡꯉꯤꯅꯦ ꯑꯗꯨꯗꯤ ꯑꯗꯨ ꯍꯧꯖꯤꯛꯇꯤ ꯍꯧꯖꯤꯛ ꯍꯧꯖꯤꯛ ꯍꯧꯖꯤꯛꯀꯤꯗꯤ ꯀꯣꯁꯃꯣꯁ ꯀꯣꯁꯃꯣꯁ ꯐꯦꯁꯇꯤꯚꯦꯜꯗꯨꯗ ꯐꯣꯀꯁ ꯇꯧꯔꯁꯤꯀꯣ ꯎꯝ ꯍꯣꯏ ꯑꯗꯨꯗꯨꯅ ꯊ꯭ꯔꯁꯗꯦ ꯆꯠꯂꯁꯦ ꯑꯗꯨꯝ ꯏꯟꯖꯣꯏ ꯇꯧꯔꯁꯦ ꯏꯟꯖꯣꯏ ꯇꯧꯃꯤꯟꯅꯔꯁꯦ ꯑꯩꯈꯣꯏ ꯃꯔꯨꯞꯈꯣꯏꯁꯨ ꯀꯧꯔꯒꯀꯣ ꯐ꯭ꯔꯦꯟꯁꯤꯡꯁꯨꯀꯣ ꯎꯝ ꯑꯗꯨꯗꯤ ꯎꯈ꯭ꯔꯨꯜ ꯎꯈ꯭ꯔꯨꯜꯗꯒꯤ ꯎꯈ꯭ꯔꯨꯜꯗꯒꯤ ꯎꯈ꯭ꯔꯨꯜ ꯇꯥꯎꯟꯗꯒꯤ ꯌꯥꯝ ꯗꯤꯁꯇꯦꯟꯁ ꯗꯤꯁꯇꯦꯟꯁ ꯌꯥꯝ ꯂꯩꯕ꯭ꯔꯥ ꯄꯨꯡ ꯀꯌꯥ ꯆꯪꯒꯦꯔꯥ ꯑꯗꯨ ꯑꯩꯈꯣꯏꯗꯤ ꯁꯤ ꯃꯅꯤꯄꯨꯔꯒꯤ ꯌꯨꯅꯤꯚꯔꯁꯤꯇꯤ ꯑꯦꯝ ꯌꯨꯗꯒꯤ ꯊꯣꯛꯂꯒ ꯆꯠꯄꯗꯣ ꯑꯗꯨ ꯔꯤꯇꯟ ꯇꯧꯕ ꯌꯥꯒꯦꯔꯥ ꯌꯥꯔꯣꯏꯔꯥ ꯅꯨꯃꯤꯠ ꯑꯃꯗ ꯑꯌꯨꯛꯇ ꯑꯗꯨꯗꯤ ꯑ ꯑ ꯆꯠꯂꯗꯤꯀꯣ ꯍꯣꯏ ꯑꯗꯨꯗꯤ ꯀꯦꯝꯄꯤꯡ ꯑ ꯑꯗꯨꯗꯤ ꯀꯦꯝꯄꯤꯡ ꯑꯃ ꯀꯦꯝꯄꯤꯡ ꯑꯃ ꯇꯧꯕ ꯇꯥꯔꯦꯅꯦ ꯑꯩꯈꯣꯏ ꯑꯗꯨꯗ ꯑꯗꯨꯝ ꯁ꯭ꯂꯤꯄꯤꯡ ꯕꯦꯛ ꯑꯗꯨꯃꯥꯏꯅ ꯄꯨꯔꯒꯀꯣ ꯑꯗꯨꯝ ꯕꯣꯏꯁ ꯅꯨꯄꯥꯈꯛ ꯅꯨꯄꯥꯈꯛ ꯆꯠꯂꯁꯦ ꯉꯁꯤꯒꯤꯗꯤ ꯑꯗꯨꯅ ꯀꯤꯌꯔ ꯐ꯭ꯔꯤ ꯑꯣꯏꯕꯀꯣ ꯒꯥꯔꯤꯗ ꯆꯠꯄ ꯌꯥꯏ ꯑ

ꯑꯣ ꯍꯣꯏ ꯍꯣꯏ ꯍꯣꯏ ꯑꯣ ꯍꯣꯏ ꯍꯣꯏ ꯍꯣꯏ ꯑꯗꯨ ꯌꯦꯡꯉꯁꯦ ꯍꯣꯏ ꯍꯣꯏ ꯑꯗꯨꯗꯤ ꯁꯣꯏꯗꯕꯤ ꯆꯠꯁꯤꯀꯣ ꯑꯣꯛꯇꯣꯕꯔ ꯑꯣꯛꯇꯣꯕꯔ ꯍꯣꯏ ꯍꯣꯏ ꯑꯣꯛꯇꯣꯕꯔ ꯑꯣꯛꯇꯣꯕꯔ ꯃꯟꯗꯀꯣ ꯎꯝ ꯍꯣꯏ ꯍꯣꯏ ꯑꯗꯨ ꯑꯣ ꯑꯣ ꯍꯣꯏ ꯍꯣꯏ ꯑꯗꯨꯗ ꯑꯗꯨ ꯇꯧꯔꯁꯦ ꯍꯣꯏ ꯑꯗꯨꯗꯤ ꯏꯇꯥꯎ ꯀꯣꯟꯅ ꯋꯥꯔꯤ ꯁꯥꯔꯁꯦ ꯁꯥꯔꯁꯦꯀꯣ ꯍꯣꯏ ꯍꯣꯏ ꯆꯣ ꯑꯗꯨꯗꯤ ꯊꯝꯃꯦ ꯊꯝꯃꯦ ꯆꯣ